ꯍꯜꯂꯣ ꯑꯁ ꯁꯣꯝꯒꯤ ꯀꯦꯛ ꯁꯥꯕ ꯄꯣꯠ ꯆꯩ ꯐꯖ ꯐꯖꯕ ꯁꯣꯝꯒꯤ ꯗꯨꯀꯥꯟꯁꯤꯗ ꯌꯥꯎꯕꯁꯦ ꯑꯩ ꯑꯄꯥꯝꯕ ꯌꯥꯝꯅ ꯌꯥꯎꯔꯦꯕꯨ ꯄꯣꯠ ꯑꯕꯨ ꯑꯩꯗꯤ ꯌꯨꯝ ꯑꯃꯒꯤ ꯁꯥꯕꯗ ꯆꯪꯕ ꯃꯆꯥꯛ ꯉꯥꯛꯇꯅꯤꯅ ꯈꯔ ꯌꯥꯝꯅ ꯂꯧꯒꯦ ꯍꯥꯏꯅ ꯈꯜꯂꯤ ꯑꯍꯥꯟꯕꯗ ꯑꯣ ꯑꯣ ꯑꯩ ꯑꯄꯥꯝꯕ ꯈꯟꯖꯔꯛꯑꯒꯦ ꯁꯤ ꯑꯦꯟꯁꯥꯡ ꯆꯥꯅꯕ ꯍꯥꯞꯅꯕ ꯄꯣꯂꯥꯡꯁꯦ ꯑꯅꯤꯃꯒ ꯄꯤꯔꯣ ꯑꯗꯨꯒ ꯂꯣꯡꯁꯤꯃꯁꯨ ꯄꯤꯔꯣ ꯑꯩꯈꯣꯏꯒꯤ ꯌꯨꯝꯗ ꯂꯣꯡ ꯈꯣꯟꯕꯤ ꯑꯃ ꯂꯩꯌꯦ ꯂꯣꯡꯁꯤꯁꯨ ꯄꯤꯔꯣ ꯑꯧ ꯁꯨꯃꯥꯏꯅ ꯀꯟꯗꯧꯁꯨ ꯃꯥꯜꯂꯦ ꯃꯁꯤ ꯄꯥꯝꯕꯁꯨ ꯄꯥꯝꯕ ꯑꯣꯏꯅ ꯊꯣꯛꯄ ꯑꯗꯒꯤ ꯃꯦꯔꯨꯛꯁꯦ ꯀꯩꯅꯣꯒꯤ ꯀꯦ ꯖꯤ ꯃꯈꯥꯏꯃꯨꯛꯀꯤ ꯆꯥꯡ ꯑꯣꯏꯒꯗ꯭ꯔꯥ ꯆꯥꯡ ꯑꯗꯨꯒꯤ ꯑꯣꯏꯅꯕ ꯃꯦꯔꯨꯛ ꯑꯃꯒ ꯄꯤꯔꯣ ꯍꯣꯏ ꯍꯣꯏ

ꯑꯥ ꯃꯅꯨꯡꯗ ꯂꯩꯕ꯭ꯔꯕ ꯃꯅꯨꯡꯗ ꯊꯝꯕ꯭ꯔꯕ

ꯍꯣꯏ ꯍꯣꯏ ꯑꯗꯣ ꯄꯩꯌꯥ ꯑꯀꯨꯞꯄꯅ ꯁꯤꯕ ꯇꯨꯄꯤ ꯑꯐꯟꯕꯁꯦ ꯑꯁꯤ ꯑꯃꯒ ꯂꯧꯒꯦ ꯍꯣꯏ ꯍꯣꯏ ꯑꯥ ꯂꯕꯨꯛꯇ ꯊꯕꯛꯁꯨꯕ ꯀꯩꯗꯧꯕꯗ ꯅꯨꯡꯁꯥ ꯈꯟꯕ ꯅꯨꯡꯉꯥꯏꯅꯤꯌꯦ ꯑꯣ ꯆꯪꯂꯤꯉꯩꯗꯨꯗ ꯑꯩꯈꯣꯏ ꯂꯤꯅ ꯁꯥꯕ ꯑꯩꯈꯣꯏꯒꯤ ꯕꯣꯔꯣꯗꯣ ꯑꯩꯈꯣꯏꯒꯤ ꯀꯔꯤꯁꯦ ꯄꯥꯛꯇꯛ ꯀꯣꯔꯣꯕ ꯀꯩꯅꯣꯗꯨ ꯑꯩꯗꯤ ꯃꯗꯨ ꯌꯥꯝ ꯄꯥꯝꯃꯦ ꯑꯗꯨ ꯑꯃꯒ ꯄꯤꯔꯛꯑꯣ ꯍꯣꯏ ꯍꯣꯏ ꯑꯩꯅꯁꯨ

ꯑꯥ ꯑꯩꯅ ꯃꯁꯤꯒꯤ ꯄꯣꯠ ꯐꯖ ꯐꯖꯕ ꯄꯣꯠ ꯃꯌꯥꯝꯁꯦ ꯂꯩꯔ ꯄꯨꯒꯤꯕꯗ ꯑꯩꯈꯣꯏ ꯑꯗꯥꯏꯒꯤꯗ ꯂꯩꯔꯤꯕ ꯃꯤꯁꯤꯡꯗꯨꯅ ꯑꯁ ꯑꯣꯟꯊꯣꯛ ꯐꯖ ꯐꯖꯕ ꯈꯜꯂꯒ ꯂꯩꯔꯛꯑꯦꯅꯒꯥꯏꯅ ꯍꯥꯏꯗꯣꯔꯤꯄꯣꯠꯅꯤꯗ ꯑꯩꯅ ꯂꯣꯏꯝꯕꯛ ꯑꯁ ꯑꯄꯥꯝꯕꯉꯩ ꯂꯣꯏꯅ ꯂꯩꯍꯧꯔꯦ ꯗꯨꯀꯥꯟꯗꯨꯗ ꯈꯜꯂꯨꯔꯣꯅ ꯑꯩꯗꯤ ꯍꯥꯏꯗꯣꯔꯤꯃꯤ ꯑꯗꯨꯝ ꯁꯤꯒꯨꯝꯕ ꯋꯥꯔꯤ ꯁꯥꯗꯕ ꯌꯥꯏꯌꯦ ꯍꯌꯦꯡ ꯄꯣꯠ ꯂꯩꯕꯗ ꯇꯣꯉꯥꯟꯅ ꯈꯔ ꯕꯣꯅꯨꯁ ꯈꯔ ꯍꯥꯞꯄꯤꯌꯣ

ꯄꯣꯠꯇꯨꯗ ꯂꯣꯏꯝꯕꯛ ꯀꯩꯅꯣ ꯇꯧꯕꯤꯔꯣ ꯑꯩ ꯊꯣꯛꯄ ꯑꯣꯇꯣ ꯑꯃꯗ ꯇꯧꯔꯒ ꯑꯩ ꯄꯨꯖꯒ꯭ꯔꯒꯦ

ꯑꯁ ꯌꯥꯝ ꯐꯕꯖꯥꯠꯅꯤꯅ ꯑꯗꯨꯗꯤ ꯍꯣꯏꯅꯦ ꯅꯣꯏ ꯑꯇꯣꯞꯄ ꯒꯥꯔꯤ ꯑꯃꯃꯨꯛ ꯊꯤꯟꯗꯣꯛ ꯊꯤꯟꯖꯤꯟ ꯇꯧꯗꯣꯏ ꯁꯔꯨꯛꯄꯨꯗꯤ ꯑꯗꯨꯗ ꯊꯥꯟꯕꯤꯔꯗꯤ ꯌꯥꯝ ꯐꯩꯅꯦ ꯌꯥꯝ ꯐꯩ

ꯑꯩꯈꯣꯏ ꯃꯤ ꯀꯩꯅꯣꯅꯤ ꯑꯍꯨꯝ ꯂꯥꯛꯄꯅꯤ ꯑꯅꯤꯑꯝꯗꯤ ꯁ꯭ꯋꯥꯏꯗ ꯀꯅꯥ ꯀꯅꯥꯅꯣꯝꯒ ꯎꯟꯅꯅꯤꯅ ꯂꯩꯍꯧꯔꯤ